ꯑꯩ ꯀꯛꯆꯤꯡꯗꯒꯤꯅꯦ ꯃꯩꯇꯩꯅꯦ ꯑꯩꯈꯣꯏꯒꯤꯗꯤ ꯎꯇꯤ ꯊꯣꯡꯕ ꯍꯥꯏꯕꯁꯦ ꯌꯥꯝꯅ ꯄꯥꯝꯅ ꯆꯥꯅꯩ ꯎꯇꯤ ꯊꯣꯡꯕ ꯍꯥꯏꯕꯁꯤꯗ ꯃꯈꯜ ꯑꯅꯤ ꯂꯩ ꯑꯁꯪꯕ ꯎꯇꯤ ꯍꯥꯏꯕ ꯑꯃꯒ ꯍꯋꯥꯏꯅ ꯁꯦꯝꯕ ꯎꯇꯤ ꯑꯃ ꯍꯥꯏꯕ ꯑꯃꯒ ꯑꯁꯪꯕ ꯎꯇꯤꯒ ꯍꯋꯥꯏꯒꯤ ꯎꯇꯤꯒ ꯑꯅꯤꯁꯤ ꯊꯣꯡꯕ ꯃꯇꯝꯗ ꯑꯁꯪꯕ ꯎꯇꯤꯅ ꯈꯔ ꯍꯦꯟꯅ ꯂꯨꯏ ꯃꯔꯝꯗꯤ ꯑꯁꯪꯕ ꯎꯇꯤ ꯑꯣꯏꯅꯕꯒꯤꯗꯃꯛꯇ ꯑꯩꯈꯣꯏꯅ ꯃꯈꯜ ꯃꯊꯦꯜ ꯃꯅꯥ ꯃꯁꯤꯡ ꯃꯌꯥꯝ ꯑꯃ ꯍꯥꯞꯄꯤ ꯄꯥꯡꯈꯣꯛ ꯍꯥꯞꯄꯤ ꯈꯥꯃꯦꯟ ꯑꯁꯤꯟ ꯃꯅꯥ ꯍꯥꯞꯄꯤ ꯑꯗꯒꯤ ꯎꯇꯤ ꯃꯅꯥ ꯍꯥꯞꯄꯤ ꯑꯗꯒꯤ ꯍꯋꯥꯏ ꯊꯧꯅꯝ ꯃꯅꯥ ꯍꯥꯞꯄꯤ ꯑꯁꯨꯝꯕ ꯃꯌꯥꯝꯁꯦ ꯍꯥꯞꯄꯦ ꯑꯗꯨꯒ ꯑꯩꯈꯣꯏꯅ ꯀꯩꯗꯧꯒꯅꯤ ꯐꯥꯔꯁꯇ ꯊꯣꯡꯕ ꯍꯦꯛ ꯍꯧꯕꯒꯤ ꯍꯥꯞꯄ ꯃꯇꯝꯗ ꯆꯦꯡ ꯈꯔ ꯍꯥꯞꯀꯅꯤ ꯑꯗꯨꯒꯤ ꯃꯆꯜ ꯑꯣꯏꯅ ꯆꯦꯡꯗꯨꯒ ꯃꯅꯥ ꯃꯁꯤꯡ ꯃꯌꯥꯝꯗꯨꯒ ꯑꯌꯤꯡ ꯏꯁꯤꯡꯗ ꯑꯩꯈꯣꯏꯅ ꯍꯥꯞꯆꯤꯟꯒꯅꯤ ꯑꯗꯨꯒꯤ ꯃꯇꯨꯡꯗ ꯀꯔꯤ ꯍꯥꯞꯀꯅꯤ ꯍꯥꯏꯕ ꯃꯇꯝꯗ ꯑꯩꯈꯣꯏꯅ ꯕꯦꯀꯤꯡ ꯁꯣꯗꯥ ꯈꯔ ꯍꯥꯞꯀꯅꯤ ꯑꯗꯨꯒ ꯄꯣꯠꯁꯤ ꯐꯖꯅ ꯑꯍꯥꯟꯕ ꯏꯪꯉꯤꯉꯩꯁꯤꯗ ꯑꯣꯠꯊꯣꯛꯑꯅꯤ ꯑꯗꯨꯒ ꯊꯣꯡꯉꯅꯤ ꯊꯣꯡꯕ ꯃꯇꯝꯗ ꯇꯣꯏꯅ ꯑꯩꯈꯣꯏꯅ ꯃꯈꯨꯝ ꯍꯥꯡꯉꯒ ꯌꯦꯡꯒꯅꯤ ꯌꯦꯡꯕ ꯇꯥꯔꯒꯁꯨ ꯑꯩꯈꯣꯏꯅ ꯇꯣꯏꯅ ꯑꯣꯠꯄ ꯇꯥꯔꯒꯗꯤ ꯂꯦꯡꯕ ꯍꯥꯀꯠꯆꯕ ꯊꯣꯛꯏ ꯑꯗꯨꯅ ꯌꯥꯝ ꯇꯣꯏꯅꯗꯤ ꯑꯣꯠꯂꯣꯏ ꯑꯗꯨꯅ ꯐꯖꯅ ꯄ꯭ꯔꯣꯁꯦꯁꯁꯤ ꯇꯞꯅ ꯆꯠꯊꯔꯒ ꯊꯣꯡꯉꯕ ꯃꯇꯨꯡꯗ ꯑꯩꯈꯣꯏꯅ ꯂꯣꯏꯁꯤꯜꯂꯛꯄꯗ ꯅꯥꯀꯨꯞꯄꯤ ꯅꯥꯄꯥꯛꯄꯤ ꯃꯅꯥꯁꯤꯡ ꯑꯁꯤꯅ ꯊꯥꯎꯗ ꯑꯇꯣꯞꯄ ꯄꯥꯇ꯭ꯔ ꯑꯃꯗ ꯐꯖꯅ ꯁꯥꯍꯜꯂꯒ ꯌꯩꯔꯒ ꯊꯥꯎ ꯌꯩꯔꯒ ꯎꯇꯤꯁꯤꯗ ꯍꯩꯖꯤꯜꯂꯒ ꯊꯨꯝ ꯊꯥꯛꯑꯒ ꯁꯨꯃꯥꯏꯅ ꯂꯣꯏꯁꯤꯜꯂꯒ ꯌꯥꯝꯅ ꯑꯣꯏꯅꯝꯅ ꯀꯔꯤꯒꯨꯝꯕ ꯁꯪꯒꯣꯝꯒꯨꯝꯕ ꯈꯔꯁꯨ ꯍꯩꯕ ꯌꯥꯏ ꯑꯗꯨꯃꯥꯏꯅ ꯇꯧꯔꯒ ꯎꯇꯤꯁꯤ ꯊꯣꯡꯉꯤ